ꯚꯥꯔꯠꯀꯤ ꯂꯩꯉꯥꯛꯂꯣꯏꯁꯤꯡꯒꯤ ꯃꯇꯥꯡꯗꯗꯤ ꯕꯤ ꯖꯦ ꯄꯤ ꯑꯣꯏꯒꯦꯔꯥ ꯀꯪꯒ꯭ꯔꯦꯁ ꯑꯣꯏꯒꯦꯔꯥ ꯑꯩꯗꯤ ꯂꯣꯏꯃꯛ ꯐꯩꯌꯦꯅ ꯂꯧꯏ ꯃꯔꯝꯗꯤ ꯚꯥꯔꯛꯀꯤ ꯅꯥꯒ꯭ꯔꯤꯛꯁꯤꯡꯅ ꯐꯩ ꯍꯥꯏꯅ ꯊꯥꯒꯠꯂꯛꯑꯕ ꯄꯥꯔꯇꯤ ꯉꯥꯛꯇꯅꯤ ꯃꯨꯗꯤ ꯑꯣꯏꯒꯦꯔꯥ ꯑꯃ ꯑꯣꯏꯒꯦꯔꯥ ꯑꯩꯗꯤ ꯂꯣꯏꯃꯛ ꯌꯥꯏ ꯑꯗꯨ ꯇꯧꯕꯇꯕꯨ ꯚꯥꯔꯠꯀꯤ ꯅꯥꯒ꯭ꯔꯤꯛꯁꯤꯡꯅ ꯍꯔꯥꯎꯒꯗꯕ ꯄꯦꯟꯒꯗꯕ ꯊꯕꯛꯇꯤ ꯇꯧꯕꯅ ꯐꯥꯕ꯭ꯔꯥ ꯍꯥꯏꯅ ꯈꯜꯂꯤ ꯐꯠꯇ꯭ꯔꯒꯗꯤ ꯑꯐꯕ ꯊꯕꯛ ꯇꯧꯗ꯭ꯔꯒꯗꯤ ꯃꯅꯤꯄꯨꯔꯒꯤ ꯑꯣꯏꯔꯣ ꯏꯟꯗꯤꯌꯥꯒꯤ ꯑꯣꯏꯔꯣ ꯀꯅꯥꯒꯨꯝꯕ ꯑꯃꯇꯅ ꯐꯩ ꯃꯣꯏꯕꯨ ꯐꯩꯑꯅ ꯍꯥꯏꯅꯔꯣꯏ ꯃꯅꯤꯄꯨꯔꯒꯤ ꯑꯣꯏꯔꯁꯨ ꯁꯤ ꯑꯦꯝ ꯑꯣꯏꯔꯝꯕ ꯔꯦꯁꯄꯦꯛꯇꯦꯠ ꯕꯤꯔꯦꯟ ꯃꯍꯥꯛ ꯌꯥꯝꯅ ꯐꯔꯝꯃꯤ ꯃꯃꯥꯡꯗ ꯀꯣꯟꯅꯗꯤ ꯃꯌꯥꯝꯅ ꯐꯠꯇꯦ ꯐꯠꯇꯦꯅ ꯍꯥꯏꯅꯒꯤ ꯑꯗꯨꯃꯥꯏ ꯇꯧꯗꯅ ꯃꯤꯅ ꯐꯠꯇ꯭ꯔꯦꯅ ꯍꯥꯏ ꯐꯠꯇꯦ ꯍꯥꯏꯗꯅꯕ ꯑꯐꯕ ꯊꯕꯛꯇꯤ ꯇꯧꯍꯟꯅꯤꯡꯏ ꯏꯟꯗꯤꯌꯥꯒꯤ ꯑꯣꯏꯔꯒꯁꯨ ꯑꯩꯅ ꯈ꯭ꯋꯥꯏ ꯄꯥꯝꯕꯗꯤ ꯕꯤ ꯖꯦ ꯄꯤꯒꯤ ꯑꯇꯜ ꯕꯤꯍꯥꯔꯤ ꯕꯥꯁꯄꯥꯏꯅꯤ ꯕꯥꯁꯄꯥꯏꯅꯤ ꯃꯥꯒꯨꯝꯕꯗꯤ ꯂꯥꯛꯀꯗꯕꯗꯤ ꯃꯥꯟꯗ꯭ꯔꯦ ꯕꯤ ꯖꯦ ꯄꯤ ꯃꯅꯨꯡꯗ ꯇꯧꯕꯇꯕꯨ ꯑꯐꯕ ꯇꯧꯍꯟꯅꯤꯡꯉꯤ ꯐꯠꯇ꯭ꯔꯒꯗꯤ ꯃꯤꯅ ꯐꯠꯇꯦꯅ ꯍꯥꯏꯅꯕꯗꯨꯁꯨ ꯐꯠꯇꯦ ꯆꯥꯎꯈꯠꯄꯇ ꯑꯣꯏꯒꯦꯔꯥ ꯁꯥꯏꯟꯁ ꯑꯦꯟ ꯇꯦꯛꯅꯣꯂꯣꯖꯤꯗ ꯑꯣꯏꯒꯦꯔꯥ ꯑꯐꯕꯗꯤ ꯇꯧꯍꯟꯅꯤꯡꯏ ꯁꯤꯗ ꯑꯩꯒꯤ ꯀꯃꯦꯟ ꯌꯥꯝ ꯍꯦꯟꯅ ꯄꯤꯅꯤꯉꯥꯏ ꯀꯩꯁꯨ ꯂꯩꯇꯦ